ꯍꯧꯖꯤꯛ ꯍꯧꯖꯤꯛꯀꯤ ꯑꯣꯏꯕ ꯅꯨꯡꯉꯥꯏꯕ ꯄꯥꯎ ꯍꯥꯏꯔꯒꯗꯤ ꯑꯩꯅ ꯀꯔꯤ ꯃꯐꯝ ꯑꯃꯗ ꯆꯠꯄ ꯃꯇꯝꯗ ꯀꯣꯏꯕ ꯆꯠꯄ ꯃꯇꯝꯗ ꯊꯦꯡꯅꯖꯔꯛꯄ ꯋꯥꯔꯤꯁꯤꯡꯗꯨ ꯍꯥꯏꯔꯒꯗꯤ ꯃꯐꯝ ꯑꯗꯨꯒꯤ ꯒꯥꯔꯗꯦꯟꯗ ꯑꯩꯈꯣꯏꯒꯤ ꯑꯦꯝ ꯑꯦꯝ ꯑꯥꯔ ꯁꯤ ꯄꯥꯛ ꯍꯥꯏꯔꯤꯕ ꯒꯥꯔꯗꯦꯟ ꯑꯗꯨ ꯆꯪꯕ ꯃꯇꯝꯗ ꯃꯍꯥꯛꯀꯤ ꯏꯟꯚꯥꯏꯔꯣꯟꯃꯦꯟ ꯑꯗꯨ ꯌꯥꯝꯅ ꯐꯖꯕ ꯃꯥꯒꯤ ꯄꯥꯛ ꯆꯥꯎꯕ ꯏꯁꯀ꯭ꯋꯥꯔ ꯀꯤꯂꯣꯃꯤꯇꯔ ꯌꯥꯝꯅ ꯆꯥꯎ ꯁꯥꯡꯉꯤ ꯑꯗꯨꯅ ꯂꯩꯔꯤꯕ ꯑꯦꯔꯤꯌꯥꯁꯤꯡꯁꯤꯗꯨꯗ ꯃꯥꯒꯤ ꯑꯩꯈꯣꯏꯒꯤ ꯁꯥ ꯁꯟ ꯂꯣꯏꯕꯒꯤ ꯁꯛꯇꯝ ꯑꯃ ꯎꯕ ꯐꯪꯉꯤ ꯑꯗꯨꯒꯤ ꯃꯊꯛꯇ ꯉꯥꯅꯨ ꯌꯦꯟ ꯉꯥꯅꯨ ꯂꯣꯏꯕꯒꯤ ꯁꯛꯇꯝ ꯑꯃ ꯎꯕ ꯐꯪꯉꯤ ꯌꯥꯝꯅ ꯐꯖꯔꯕ ꯂꯩꯀꯣꯜ ꯁꯤꯡ ꯑꯃꯗꯤ ꯎꯕ ꯐꯪꯉꯤ ꯃꯅꯥ ꯃꯁꯤꯡ ꯊꯥꯕꯒꯤ ꯁꯛꯇꯝ ꯑꯃꯁꯨ ꯎꯕ ꯐꯪꯉꯤ ꯅꯥꯀꯟꯁꯤꯡꯗꯨꯗ ꯑꯩꯈꯣꯏꯒꯤ ꯄꯨꯈ꯭ꯔꯤ ꯃꯆꯥ ꯃꯆꯥ ꯊꯝꯗꯨꯅ ꯕꯣꯠ ꯇꯣꯡꯗꯨꯅ ꯑꯉꯥꯡꯁꯤꯡ ꯁꯥꯟꯅꯖꯕ ꯎꯏ ꯑꯗꯨꯒ ꯅꯥꯀꯟꯗ ꯂꯩꯔꯤꯕꯁꯤꯡꯅ ꯑꯩꯈꯣꯏꯒꯤ ꯇꯦꯟ ꯍꯥꯎꯁ ꯑꯩꯈꯣꯏꯒꯤ ꯒ꯭ꯔꯤꯟ ꯍꯥꯎꯁꯀꯨꯝꯕꯁꯨ ꯌꯥꯝꯅ ꯐꯖ ꯐꯖꯕ ꯎꯏ ꯃꯥꯒꯤ ꯐꯖꯕ ꯑꯦꯝ ꯑꯦꯝ ꯑꯥꯔ ꯁꯤꯒꯤ ꯒꯦꯁ ꯍꯥꯎꯁ ꯐꯖꯕ ꯑꯃꯁꯨ ꯂꯩ ꯃꯗꯨꯗ ꯂꯩꯔꯤꯕ ꯃꯤꯁꯤꯡꯁꯤꯗ ꯌꯥꯝꯅ ꯑꯩꯈꯣꯏꯒꯤ ꯌꯥꯝꯅ ꯐꯖꯕ ꯁꯛꯇꯝꯁꯨ ꯎꯕ ꯐꯪꯉꯤ ꯃꯍꯥꯛꯀꯤ ꯀ꯭ꯋꯥꯂꯤꯇꯤ ꯏꯗꯨꯀꯦꯁꯟ ꯌꯥꯎꯕ ꯃꯤꯁꯤꯡ ꯑꯣꯏꯅ ꯎꯏ ꯑꯗꯨꯒ ꯂꯩꯖꯔꯤꯕ ꯏꯟꯚꯥꯏꯔꯣꯟꯃꯦꯟꯗꯨ ꯌꯥꯝꯅ ꯏꯪꯕ ꯌꯥꯝꯅ ꯔꯣꯃꯥꯟꯇꯤꯛꯁ ꯑꯣꯏꯕ ꯑꯗꯨꯝꯅ ꯏꯟꯚꯥꯏꯔꯣꯟꯃꯦꯟ ꯑꯃ ꯑꯣꯏ ꯑꯗꯨꯅ ꯑꯦꯝ ꯑꯦꯝ ꯑꯥꯔ ꯁꯤ ꯄꯥꯛꯄꯨ ꯌꯦꯡꯕ ꯂꯥꯛꯄꯤꯌꯨ ꯀꯣꯏꯕ ꯂꯥꯛꯄꯤꯌꯨ ꯃꯐꯝ ꯑꯃꯗꯨ ꯌꯥꯝꯅ ꯆꯠꯍꯟꯅꯤꯡꯉꯤ ꯃꯌꯥꯝꯗ ꯑꯩꯅ ꯃꯁꯤ ꯍꯥꯏꯖꯔꯤꯕ ꯄꯥꯎꯖꯦꯜ ꯑꯁꯤ ꯃꯌꯥꯝꯗ ꯆꯠꯍꯟꯅꯤꯡꯕꯩꯅꯤ ꯃꯌꯥꯝꯕꯨ ꯂꯥꯛꯍꯟꯅꯤꯡꯕꯩꯅꯤ ꯑꯗꯨꯅꯅꯤ ꯍꯥꯏꯖꯔꯤꯕꯁꯦ